ꯍꯜꯂꯣ ꯑꯧ ꯃꯥꯅꯦ ꯑꯣ ꯎꯝ ꯑꯣ ꯀꯣꯐꯤꯒꯤꯗꯣ ꯀꯣꯐꯤꯁꯦ ꯌꯥꯝ ꯊꯨꯝꯗꯕꯤꯗꯀꯣ ꯑꯗꯣ ꯀꯣꯐꯤꯒꯤꯗꯨ ꯑꯃ ꯄꯥꯝꯃꯦ ꯑꯗꯣ ꯑꯇꯩꯗꯤ ꯁꯨꯒꯔ ꯐ꯭ꯔꯤꯒꯨꯝꯕ ꯑꯣꯏꯕꯀꯣ ꯑꯗꯨꯒꯨꯝꯕ ꯈꯤꯇꯪ ꯁꯦꯝꯕꯤꯕ ꯌꯥꯒꯗ꯭ꯔꯥ ꯁꯨꯒꯔ ꯐ꯭ꯔꯤꯁꯦ ꯑꯍꯨꯝꯗꯪ ꯑꯣꯏꯅ ꯁꯦꯝꯕꯤꯔꯣ ꯑꯗꯒꯤ ꯆꯤꯅꯤ ꯌꯥꯎꯕꯤꯗꯅꯅꯦ ꯃꯔꯤꯒꯨꯝꯕ ꯑꯗꯨꯝ ꯈꯔ ꯁꯦꯝꯕꯤꯔꯣ ꯑꯩꯈꯣꯏ ꯁꯤꯗꯩꯗ ꯄꯥꯔꯇꯤ ꯑꯃ ꯈꯛ ꯂꯩꯕ ꯁꯪꯒꯣꯝ ꯌꯥꯎꯕꯤꯗ ꯑꯣꯏꯅ ꯁꯦꯝꯕꯤꯔꯣ ꯎꯝ ꯎꯝ ꯎꯝ ꯑꯣ ꯌꯥꯏ ꯑꯃꯃꯝ ꯑꯅꯤ ꯑꯅꯤ ꯁꯨꯝ ꯍꯥꯄꯤꯔꯛꯄ ꯁꯨꯝ ꯃꯍꯥꯎ ꯌꯦꯡꯕ ꯑꯣꯏꯅꯀꯣ ꯎꯝ ꯑꯧ ꯑꯇꯩ ꯑꯍꯨꯝ ꯑꯃꯗꯤ ꯁꯨꯒꯔ ꯐ꯭ꯔꯤ ꯑꯣꯏꯍꯟꯕꯤꯔꯛꯑꯣ ꯎꯝ ꯑꯧ ꯑꯁꯥꯕ ꯑꯣꯏꯅ ꯑꯗꯨꯝ ꯇꯧꯕꯤꯔꯛꯑꯣ ꯐ꯭ꯔꯦꯁ ꯑꯣꯏꯅ ꯍꯧꯖꯤꯛꯁꯦ ꯄꯨꯡ ꯑꯃ ꯇꯥꯔꯦ ꯑꯗꯣ ꯍꯣꯔꯦꯟ ꯄꯨꯡ ꯑꯍꯨꯝ ꯅꯪꯅꯕ ꯑꯗꯨꯝ ꯊꯤꯟꯕꯤꯔꯛꯄ ꯌꯥꯅꯤ ꯀꯥꯡꯄꯣꯛꯄꯤꯒꯤ ꯋꯥꯔꯠ ꯅꯝꯕꯔ ꯐꯥꯏꯚꯀꯤ ꯂꯥꯏꯕꯨꯡ ꯂꯥꯏ ꯍꯔꯥꯎꯕꯝ ꯑꯃ ꯂꯩꯕꯅꯦꯕꯀꯣ ꯑꯗꯨ ꯌꯧꯔꯒ ꯑꯗꯨꯝ ꯐꯣꯟ ꯐꯥꯎꯕꯤꯔꯛꯑꯣ ꯑꯩ ꯑꯗꯨꯝ ꯊꯣꯛꯆꯔꯛꯑꯁꯨ ꯊꯣꯛꯆꯔꯛꯑꯒꯦ ꯎꯝ ꯑꯧ ꯌꯥꯏꯌꯦ

ꯑꯣ ꯑꯧ ꯄꯦꯀꯦꯠ ꯃꯉꯥꯇꯪ ꯑꯗꯨꯝ ꯍꯥꯄꯤꯔꯛꯑꯣ ꯈꯔ ꯆꯤꯁ ꯕꯟꯗꯣ ꯀꯌꯥ ꯄꯤꯔꯤꯅꯣ

ꯑꯣ ꯎꯝ ꯎꯝ ꯎꯝ ꯎꯝ ꯎꯝ ꯎꯝ ꯎꯝ

ꯑꯣ ꯑꯥ ꯑꯣ ꯈꯩꯇꯪ ꯍꯥꯄꯤꯔꯛꯑꯣ ꯁꯨꯒꯔ ꯐ꯭ꯔꯤ ꯑꯣꯏꯕꯗꯣ ꯑꯗꯨ ꯈꯔ ꯍꯥꯄꯤꯔꯛꯑꯣ ꯑꯗꯒꯤ ꯑꯇꯣꯞꯄꯁꯨ ꯑꯗꯨꯝ ꯌꯥꯟꯅꯕꯤꯔꯛꯑꯣ ꯑꯣ ꯎꯝ ꯇꯔꯥꯗꯤ ꯑꯍꯨꯝ ꯑꯍꯨꯝ ꯃꯥꯄꯟ ꯅꯤꯄꯥꯟꯗꯪ ꯑꯣꯏꯅ ꯍꯥꯞꯄꯤꯔꯛꯑꯣ ꯁꯨꯒꯔ ꯐ꯭ꯔꯤ ꯅꯠꯇꯕꯗꯨꯅ ꯈꯔ ꯑꯗꯨꯝ ꯌꯦꯡꯉꯒ ꯍꯥꯞꯄꯤꯔꯛꯎꯅꯦ ꯈꯔ ꯃꯔꯥꯡ ꯀꯥꯏꯅ ꯑꯗꯨꯝ ꯍꯥꯞꯄꯤꯔꯛꯑꯣ ꯎꯝ ꯎꯝ ꯀꯨꯟꯗꯣ ꯌꯥꯒꯗ꯭ꯔꯥ ꯑꯣ ꯌꯥꯕꯁꯨ ꯌꯥꯏ ꯑꯣ ꯀꯨꯟꯗꯣ ꯑꯣꯏꯍꯟꯒꯦ ꯑꯣꯏꯍꯟꯕꯤꯔꯣ ꯑꯗꯨꯗꯤ ꯑꯗꯣ ꯀꯣꯐꯤꯗꯣ ꯀꯌꯥ ꯀꯃꯥꯏꯅ ꯇꯧꯔꯤꯖꯥꯠꯅꯣ ꯑꯣ ꯑꯗꯨꯗꯤ ꯑꯥ ꯑꯗꯨ ꯄꯩꯁꯥ ꯑꯇꯥꯕꯗꯨꯗꯤ ꯑꯗꯨꯝ ꯀꯩꯅꯣꯗ ꯄꯦꯃꯦꯟ ꯑꯗꯨꯝ ꯇꯧꯕ ꯌꯥꯗꯣꯏꯖꯥꯠꯂ ꯀꯃꯥꯏꯅ ꯇꯧꯕꯅꯣ ꯑꯣꯟꯂꯥꯏꯟꯗ ꯑꯗꯨꯝ ꯇꯧꯕ ꯌꯥꯕ꯭ꯔꯥ

ꯑꯣ ꯀꯦꯁ ꯑꯣꯏꯅ ꯑꯗꯨꯝ ꯄꯤꯔꯁꯨ ꯌꯥꯕ ꯑꯣ ꯌꯥꯝ ꯅꯨꯡꯉꯥꯏꯖꯔꯦꯅꯦ ꯑꯗꯨꯗꯤ ꯍꯣꯔꯦꯟꯗꯣ ꯄꯨꯡ ꯑꯍꯨꯝ ꯇꯥꯗ꯭ꯔꯤꯉꯩꯗ ꯌꯧꯍꯟꯕꯤꯔꯛꯑꯣ ꯌꯥꯔꯒꯗꯤ ꯑꯥ